ꯑꯩꯈꯣꯏꯒꯤ ꯈꯨꯡꯒꯪꯗ ꯂꯩꯔꯤꯕ ꯑꯍꯜ ꯑꯣꯏꯔꯕ ꯃꯤꯑꯣꯏꯅ ꯃꯥꯒꯤ ꯂꯩꯅꯥ ꯍꯥꯏꯗꯤ ꯑꯀꯟꯕ ꯂꯩꯅꯥ ꯅꯥꯔꯛꯄꯗꯒꯤ ꯐꯃꯨꯡꯗ ꯅꯥꯗꯨꯅ ꯂꯩꯈꯤꯕꯅꯤ ꯍꯥꯏꯕꯗꯤ ꯃꯥꯒꯤ ꯂꯩꯅꯥꯗꯣ ꯇꯞꯅ ꯇꯞꯅ ꯁꯨꯝ ꯀꯜꯂꯝꯗꯕꯗꯒꯤ ꯁꯨꯝ ꯁꯨꯝ ꯁꯨꯝ ꯀꯟꯈꯠꯂꯛꯄꯗꯒꯤ ꯂꯩꯅꯥꯗꯣ ꯍꯦꯟꯖꯤꯟꯕ ꯑꯣꯏꯈꯤꯕꯅ ꯑꯍꯟꯗꯣ ꯐꯃꯨꯡꯗ ꯑꯗꯨꯝ ꯂꯩꯈꯤꯕꯅꯤ ꯃꯥꯒꯤ ꯑꯅꯥꯕꯗꯣ ꯀꯤꯌꯔ ꯍꯥꯏꯗꯤ ꯔꯤꯀꯣꯕꯔ ꯇꯧꯕ ꯌꯥꯝ ꯀꯟꯅ ꯉꯝꯗꯕꯅ ꯇꯞꯅ ꯇꯞꯅ ꯁꯨꯝ ꯔꯤꯀꯣꯕꯔ ꯇꯧꯔꯛꯄ ꯑꯣꯏꯔꯛꯄꯅ ꯑꯍꯜꯁꯨ ꯑꯣꯏꯕꯅ ꯌꯥꯝ ꯑꯅꯥꯕ ꯑꯃ ꯐꯔꯛꯄ ꯍꯥꯏꯕꯁꯦ ꯃꯇꯝꯁꯨ ꯌꯥꯝꯅ ꯆꯪꯏ ꯑꯍꯟ ꯑꯣꯏꯔꯛꯄ ꯑꯣꯏꯕꯅ ꯃꯣꯏꯒꯤ ꯏꯃꯤꯌꯨꯟ ꯁꯤꯁꯇꯦꯝꯁꯤ ꯁꯣꯟꯊꯔꯛꯄ ꯑꯣꯏꯕꯅꯤꯅ ꯑꯗꯨꯅ ꯃꯈꯣꯏꯒꯤ ꯏꯃꯨꯡꯁꯤꯡꯅ ꯆꯦꯛꯁꯤꯟꯅ ꯃꯈꯣꯏꯗ ꯄꯤꯒꯗꯕ ꯑꯍꯟꯗ ꯌꯥꯝ ꯂꯥꯏꯅ ꯆꯥꯕꯗ ꯇꯨꯝꯒꯗꯕ ꯑꯗꯨꯗꯒꯤ ꯚꯤꯇꯥꯃꯤꯟ ꯐꯪꯕ ꯑꯗꯨꯗꯒꯤ ꯃꯣꯏꯕꯨ ꯃꯁꯥꯕꯨ ꯀꯂꯛꯅꯉꯥꯏꯒꯤ ꯏꯃꯨꯡꯁꯤꯡꯅ ꯐꯖꯅ ꯍꯣꯠꯅꯩ ꯍꯥꯏꯗꯤ ꯃꯉꯣꯟꯗ ꯆꯥꯕꯗ ꯑꯗꯨꯗꯒꯤ ꯁꯥꯏꯕꯗ ꯅꯨꯡꯉꯥꯏꯒꯗꯕ ꯃꯣꯟ ꯃꯣꯟ ꯂꯥꯎꯕ ꯑꯗꯨꯗꯒꯤ ꯊꯨꯅ ꯏꯅꯔꯖꯤ ꯂꯥꯛꯅꯕꯒꯤꯗꯃꯛꯇ ꯑꯐꯨꯠꯄ ꯆꯤꯟꯖꯥꯛ ꯍꯥꯏꯗꯤ ꯍꯤꯗꯥꯛꯀꯨꯝꯕ ꯑꯗꯨꯗꯒꯤ ꯑꯐꯨꯠꯄ ꯀꯩꯀꯩ ꯄꯤꯊꯛꯑꯒ ꯏꯃꯨꯡꯁꯤꯡꯅ ꯍꯣꯠꯅꯖꯩ